ꯑꯩꯒꯤ ꯌꯨꯝꯗ ꯁꯤꯖꯤꯟꯅꯕ ꯑꯦꯂꯦꯛꯇ꯭ꯔꯣꯅꯤꯛꯀꯤ ꯄꯣꯠꯂꯝꯁꯤꯡ ꯑꯗꯨꯗꯤ ꯋꯥꯁꯤꯡ ꯃꯦꯆꯤꯟ ꯇꯤ ꯚꯤ ꯀꯝꯄ꯭ꯌꯨꯇꯔ ꯑꯗꯒꯤ ꯏꯟꯗꯛꯁꯟ ꯑꯗꯨꯅꯤ ꯏꯟꯗꯛꯁꯟ ꯁꯣꯔꯤ ꯋꯥꯁꯤꯡ ꯃꯦꯆꯤꯟꯁꯤꯅ ꯌꯥꯝꯅ ꯀꯥꯟꯅꯍꯜꯂꯤ ꯋꯥꯁꯤꯡ ꯃꯦꯆꯤꯟꯁꯤꯅ ꯈꯨꯠꯅ ꯁꯨꯕꯗ ꯃꯇꯝꯁꯨ ꯆꯪꯉꯤ ꯑꯗꯒꯤ ꯈꯨꯠꯅ ꯁꯨꯕꯗ ꯃꯇꯝꯁꯨ ꯆꯪꯉꯤ ꯑꯗꯨꯗꯒꯤ ꯉꯁꯥꯏꯒꯤ ꯗꯤꯇ꯭ꯔꯖꯦꯟꯁꯦ ꯑꯩꯈꯣꯏ ꯈꯨꯠꯀꯤ ꯈꯨꯠ ꯀꯟꯇꯦꯛꯇ ꯂꯥꯛꯄ ꯍꯥꯏꯗꯤ ꯈꯨꯠꯅ ꯌꯥꯝꯅ ꯀꯨꯏꯅ ꯇꯛꯅꯔꯗꯤ ꯈꯨꯠꯁꯤ ꯇꯠꯂꯦ ꯇꯠꯄ ꯌꯥꯎꯋꯦꯕ ꯈꯨꯠꯁꯦ ꯑꯗꯨꯅ ꯉꯁꯥꯏ ꯈꯨꯠꯅ ꯁꯨꯕꯗꯤ ꯆꯦꯛꯁꯨ ꯈꯨꯠꯅ ꯁꯨꯕꯗꯤ ꯆꯦꯛꯁꯨ ꯇꯧꯏ ꯑꯗꯨꯗꯒꯤ ꯃꯇꯝꯁꯨ ꯌꯥꯝꯅ ꯁꯦꯐ ꯇꯧꯋꯤ ꯃꯇꯝꯁꯨ ꯌꯥꯝ ꯍꯥꯠꯇꯦ ꯑꯗꯒꯤ ꯅꯣꯡ ꯆꯨꯕ ꯊꯥꯗꯁꯨ ꯅꯣꯡ ꯆꯨꯕ ꯃꯇꯝꯗꯁꯨ ꯊꯨꯅ ꯀꯪꯕ ꯉꯝꯍꯟꯕꯤ ꯉꯝꯍꯜꯂꯤ ꯋꯥꯁꯤꯡ ꯃꯦꯆꯤꯟꯅ ꯑꯗꯨꯅꯤ ꯑꯗꯒꯤ ꯇꯤ ꯚꯤ ꯇꯤ ꯚꯤ ꯑꯩꯈꯣꯏ ꯅ꯭ꯌꯨꯁ ꯌꯦꯡꯕ ꯋꯥꯁꯤꯡ ꯃꯦꯆꯤꯟꯁꯤ ꯉꯁꯤꯗꯒꯤ ꯆꯍꯤ ꯃꯨꯛꯀꯤ ꯃꯃꯥꯡꯗ ꯂꯩꯈꯤꯕꯅꯦ ꯐꯦꯕꯋꯥꯔꯤ ꯑꯗꯥꯏꯗ ꯑꯦꯛꯖꯦꯛꯂꯤꯗꯤ ꯈꯪꯗ꯭ꯔꯦ ꯑꯗꯒꯤ ꯇꯤ ꯚꯤꯁꯨ ꯌꯥꯝꯅ ꯀꯥꯟꯅꯩ ꯇꯤ ꯚꯤ ꯌꯦꯡꯕꯗ ꯉꯁꯥꯏꯒꯤ ꯅ꯭ꯌꯨꯁ ꯌꯦꯡꯕ ꯈꯣꯠꯄꯒꯤ ꯌꯥꯝ ꯀꯥꯟꯅꯩ ꯑꯩꯈꯣꯏ ꯏꯟꯇ꯭ꯔꯇꯦꯟꯃꯦꯟ ꯄꯔꯄꯁ ꯍꯥꯏꯗꯤ ꯃꯇꯝ ꯐ꯭ꯔꯤꯗ ꯂꯩꯕ ꯀꯥꯟꯗ ꯌꯨꯇꯤꯂꯥꯏꯖ ꯇꯧꯕꯒꯤ ꯌꯥꯝꯅ ꯀꯥꯟꯅꯍꯜꯂꯤ ꯌꯨꯝꯗ ꯀꯝꯄ꯭ꯌꯨꯇꯔ ꯑꯃꯁꯨ ꯂꯩ ꯀꯝꯄ꯭ꯌꯨꯇꯔꯁꯤꯅ ꯌꯥꯝꯅ ꯀꯥꯟꯅꯍꯜꯂꯤ ꯀꯣꯂꯦꯖꯀꯤ ꯄ꯭ꯔꯖꯦꯟꯇꯦꯁꯟ ꯋꯥꯔꯛ ꯄꯤꯔꯛꯄ ꯅꯠꯇ꯭ꯔꯒ ꯑꯦꯛꯀꯥꯎꯟ ꯀꯔꯤ ꯀꯔꯤ ꯃꯦꯅꯦꯖ ꯇꯧꯅꯉꯥꯏꯒꯤ ꯑꯣꯏꯒꯦꯔꯥ ꯑꯗꯒꯤ ꯋꯥꯔꯗ ꯗꯣꯀꯨꯃꯦꯟ ꯀꯔꯤ ꯀꯔꯤ ꯁꯦꯝꯕ ꯈꯣꯠꯄꯗ ꯌꯥꯝꯅ ꯀꯥꯟꯅꯍꯜꯂꯤ ꯑꯗꯒꯤ ꯌꯨꯝꯗ ꯏꯟꯗꯛꯁꯟ ꯑꯃꯁꯨ ꯂꯩ ꯏꯟꯗꯛꯁꯟꯁꯤꯅ ꯀꯥꯟꯅꯍꯜꯂꯤ ꯐꯖꯅ ꯍꯥꯏꯗꯤ ꯑꯩꯈꯣꯏꯒꯤ ꯒ꯭ꯌꯥꯁ ꯑꯗꯒꯤ ꯒ꯭ꯌꯥꯁꯀꯤ ꯏꯁꯇꯣꯞ ꯑꯗꯒꯤ ꯁꯤꯂꯤꯟꯗꯔꯁꯤꯒꯤ ꯏꯁꯄꯦꯁ ꯃꯣꯏꯗꯤ ꯏꯁꯄꯦꯁ ꯌꯥꯝ ꯀꯜꯂꯦ ꯏꯟꯗꯛꯁꯟꯁꯤꯅꯗꯤ ꯏꯁꯄꯦꯁ ꯌꯥꯝ ꯀꯟꯗꯦ ꯑꯗꯨꯒ ꯄꯣꯔꯇꯦꯕꯜꯁꯨ ꯑꯣꯏ ꯌꯥꯝꯅ ꯑꯩꯈꯣꯏ ꯀꯟꯕꯤꯅꯤꯌꯟ ꯑꯦꯟ ꯏꯖꯤ ꯍꯥꯏꯗꯤ ꯏꯖꯤ ꯇꯨ ꯌꯨꯁ ꯑꯣꯏꯕ ꯑꯗꯨꯅ ꯁꯤꯖꯤꯟꯅꯕ ꯅꯨꯡꯉꯥꯏ ꯏꯟꯗꯛꯁꯟꯁꯤ ꯃꯁꯤ ꯆꯍꯤꯃꯨꯛꯀꯤ ꯃꯃꯥꯡꯗ ꯂꯩꯕꯅꯦ ꯆꯍꯤ ꯑꯃ ꯃꯈꯥꯏꯃꯨꯛ ꯑꯗꯨꯃꯥꯏꯅ ꯑꯗꯨꯝ ꯅꯨꯡꯉꯥꯏ ꯁꯤꯖꯤꯟꯅꯕ